ꯁꯥꯟꯅ ꯈꯣꯠꯅꯕ ꯌꯣꯛꯈꯠꯅꯕꯒꯤ ꯀꯩꯅꯣ ꯑꯩꯗꯤ ꯒꯣꯕꯔꯃꯦꯟꯁꯤꯡ ꯁꯔꯀꯥꯔꯁꯤꯡꯅ ꯐꯟꯁꯦ ꯌꯥꯝ ꯄꯤꯗꯦ ꯑꯣꯏꯅ ꯈꯜꯂꯤ ꯑꯗꯨꯅ ꯃꯣꯏ ꯀꯩꯅꯣ ꯃꯣꯏꯁꯦ ꯌꯥꯝ ꯄꯤꯕꯅ ꯐꯩ ꯍꯥꯏꯕꯗꯤ ꯁꯥꯟꯅ ꯈꯣꯠꯅꯕꯁꯦ ꯏꯁꯥꯒꯤꯖꯁꯨ ꯐꯍꯟꯕꯅꯤ ꯑꯗꯨꯒ ꯃꯁꯥꯒꯤ ꯀꯩꯅꯣ ꯈꯨꯜꯒꯤ ꯅꯠꯇ꯭ꯔꯒ ꯏꯁꯇꯦꯠꯀꯤ ꯅꯠꯇ꯭ꯔꯒ ꯀꯩꯅꯣ ꯗꯤꯁꯇ꯭ꯔꯤꯛꯀꯤ ꯑꯣꯏꯕꯩꯔꯥ ꯑꯗꯨꯒ ꯀꯩꯅꯣ ꯃꯁꯥꯒꯤ ꯀꯟꯇ꯭ꯔꯤꯒꯤ ꯑꯣꯏꯒꯦꯔꯥ ꯑꯗꯨ ꯐꯦꯃꯁ ꯑꯣꯏꯕ ꯃꯣꯏꯒꯤ ꯀꯩꯅꯣ ꯑꯗꯨꯒꯨꯝꯕꯗꯤ ꯃꯣꯏ ꯀꯟꯇ꯭ꯔꯤꯒꯤ ꯄ꯭ꯔꯥꯏꯠꯅꯦꯕ ꯑꯗꯨꯅ ꯁꯤꯒꯨꯝꯕꯁꯦ ꯒꯣꯕꯔꯃꯦꯟꯅ ꯐꯖꯅ ꯐꯟ ꯄꯤꯔꯗꯤ ꯃꯤ ꯃꯌꯥꯝꯗꯨꯅ ꯄꯔꯁꯨ ꯇꯧꯅꯤꯕ ꯍꯩꯕ ꯑꯍꯩꯕ ꯌꯥꯝ ꯂꯩ ꯇꯦꯂꯦꯟꯇꯦꯠ ꯑꯣꯏꯕ ꯌꯥꯝ ꯂꯩ ꯑꯗꯨ ꯑꯣꯏꯔꯁꯨ ꯃꯣꯏꯁꯦ ꯍꯣꯔꯦꯟ ꯀꯩꯅꯣ ꯑꯩ ꯁꯤ ꯁꯥꯟꯅꯕ ꯆꯠꯂꯒ ꯑꯩꯁꯦ ꯐꯪꯗ꯭ꯔꯗꯤ ꯑꯩ ꯀꯦꯔꯤꯌꯥꯔ ꯁꯦꯝꯗ꯭ꯔꯗꯤ ꯑꯩꯁꯦ ꯀꯔꯤꯁꯨ ꯇꯧꯅꯤꯡꯉꯥꯏ ꯂꯩꯇ꯭ꯔꯦ ꯑꯩꯒꯤ ꯀꯩꯅꯣ ꯑꯩ ꯄꯩꯁꯥꯁꯨ ꯐꯪꯗꯦ ꯑꯗꯨꯒꯨꯝꯕ ꯂꯩꯔꯗꯤ ꯑꯗꯨꯒꯤ ꯋꯥꯈꯜꯗꯨꯅ ꯃꯤ ꯇꯦꯂꯦꯟꯇꯦꯠ ꯑꯣꯏꯕ ꯌꯥꯝ ꯂꯩꯕꯁꯤꯡꯁꯦ ꯇꯧꯗꯕꯅꯦꯕ ꯑꯗꯨꯅ ꯒꯣꯕꯔꯃꯦꯟꯅ ꯐꯖꯕ ꯐꯟꯒꯨꯝꯕ ꯐꯖꯅ ꯄꯤꯔꯗꯤ ꯃꯤ ꯃꯌꯥꯝꯗꯨꯅ ꯑꯗꯨꯒꯨꯝꯕ ꯇꯧꯔꯗꯤ ꯏꯁꯥꯒꯤ ꯀꯟꯇ꯭ꯔꯤꯁꯦ ꯌꯥꯝ ꯏꯝꯄ꯭ꯔꯨꯐ ꯇꯧꯅꯤꯕ ꯀꯣ ꯁꯥꯟꯅꯕꯒꯤ ꯁꯥꯏꯠꯇꯨꯗ ꯑꯗꯨ ꯑꯩꯁꯦ ꯑꯁꯤꯒꯨꯝꯕ ꯑꯣꯄꯣꯔꯆꯨꯅꯤꯇꯤ ꯑꯩꯅ ꯀꯩꯅꯣ ꯐꯪꯉꯗꯤ ꯑꯩ ꯀꯔꯤ ꯀꯔꯥ ꯗꯔꯀꯥꯔ ꯇꯧꯕ ꯂꯩꯌꯦ ꯍꯥꯏꯗꯤ ꯑꯩꯁꯦ ꯀꯣꯆ ꯑꯅꯧꯕ ꯀꯣꯆ ꯑꯍꯩꯕ ꯃꯄꯥꯟꯗꯒꯤ ꯅꯠꯇ꯭ꯔꯒ ꯑꯩꯈꯣꯏꯒꯤꯗ ꯑꯗꯨꯝ ꯂꯩꯕꯁꯤꯡꯁꯦ ꯄꯨꯔꯒ ꯀꯩꯅꯣ ꯈꯨꯜꯒꯤ ꯑꯃꯒꯤꯗꯁꯨ ꯁꯦꯝꯕꯤꯒꯅꯤ ꯑꯦꯀꯥꯗꯃꯤꯁꯦꯀꯣ ꯑꯗꯨꯒꯨꯝꯕ ꯇꯧꯅꯤꯕ ꯑꯩꯗꯤ ꯑꯗꯨꯒꯨꯝꯕ ꯍꯦꯛ ꯈꯨꯜꯗꯒꯤ ꯍꯧꯔꯒ ꯗꯤꯁꯇ꯭ꯔꯤꯛꯀꯤ ꯁꯥꯟꯅꯕꯗꯨꯗ ꯆꯠꯂꯅꯤ ꯑꯗꯨꯒ ꯏꯁꯇꯦꯠꯀꯤ ꯂꯥꯛꯀꯅꯤ ꯏꯁꯇꯦꯠꯇꯒꯤ ꯁꯥꯟꯅꯔꯗꯤ ꯍꯩꯔꯒ ꯀꯩꯅꯣ ꯅꯦꯁꯅꯦꯜꯒꯤ ꯆꯠꯄ ꯌꯥꯔꯦꯕ ꯑꯗꯨꯒꯨꯝꯕ ꯀꯩꯅꯣ ꯑꯩꯗꯤ ꯑꯗꯨꯒꯨꯝꯕ ꯌꯥꯝ ꯇꯧꯅꯤꯡꯉꯦ ꯑꯗꯨ ꯑꯗꯨꯝ ꯒꯣꯕꯔꯃꯦꯟꯒꯤ ꯐꯟ ꯑꯣꯏꯅ ꯉꯥꯏꯕ ꯇꯥꯕ ꯅꯠꯇ꯭ꯔꯗꯤ ꯄꯩꯁꯥꯁꯦ ꯌꯥꯝ ꯄꯤꯕ ꯀꯩꯅꯣ ꯌꯥꯝ ꯂꯩꯕ ꯃꯤꯁꯨ ꯑꯩꯈꯣꯏꯒꯤ ꯖꯒꯥꯗꯗꯤ ꯂꯩꯇꯕꯅꯤꯅ ꯑꯗꯨꯅ ꯈꯪꯗ꯭ꯔꯦ